ꯈꯨꯡꯒꯪꯒꯤ ꯃꯔꯨ ꯑꯣꯏꯕ ꯒꯦꯝꯁꯤꯡ ꯍꯥꯏꯔꯒꯗꯤ ꯑꯩꯈꯣꯏꯅ ꯃꯔꯨ ꯑꯣꯏꯅ ꯈꯨꯟꯗ ꯆꯍꯤ ꯍꯧꯕꯒꯤ ꯍꯩ ꯍꯩ ꯆꯥꯔ ꯊꯥꯕꯒꯤ ꯃꯇꯝꯗ ꯒꯦꯝꯁ ꯑꯃ ꯂꯩꯑꯦ ꯑꯗꯨ ꯒꯦꯝꯁꯇꯣ ꯑꯩꯈꯣꯏꯅ ꯂꯨꯏꯉꯥꯏꯅꯤ ꯀꯧꯏ ꯑꯗꯨꯗ ꯑꯩꯈꯣꯏꯅ ꯃꯔꯨ ꯑꯣꯏꯅ ꯁꯥꯟꯅꯕꯁꯦ ꯇꯛ ꯑꯦꯐ ꯋꯥꯔꯒꯨꯝꯕ ꯁꯥꯟꯅꯩ ꯑꯗꯨ ꯁꯥꯟꯅꯕꯗ ꯑꯩꯈꯣꯏꯅ ꯃꯤ ꯃꯌꯥꯝ ꯂꯥꯛꯑꯒ ꯁꯥꯟꯅꯩꯑꯦ ꯒ꯭ꯔꯨꯞ ꯑꯅꯤ ꯑꯍꯨꯝ ꯈꯥꯏꯗꯣꯛꯑꯒ ꯁꯥꯟꯅꯩꯑꯦ ꯑꯗꯨ ꯁꯤ ꯁꯥꯟꯅꯕꯗ ꯑꯩꯈꯣꯏꯒꯤ ꯅꯨꯡꯁꯤꯅꯕ ꯄꯨꯟꯕ ꯐꯪꯕ ꯆꯥꯃꯤꯟꯅꯕ ꯐꯪꯕ ꯑꯗꯨꯒꯨꯝꯕ ꯒꯦꯝ ꯃꯈꯟ ꯑꯃ ꯑꯣꯏꯑꯦ ꯑꯗꯨꯒ ꯀꯝꯃ꯭ꯌꯨꯅꯤꯇꯤ ꯔꯤꯄ꯭ꯔꯖꯦꯟ ꯑꯣꯏꯅ ꯑꯩꯈꯣꯏꯅ ꯃꯄꯥꯟ ꯂꯝꯗ ꯑꯣꯏꯔꯁꯨ ꯃꯄꯥꯟ ꯂꯝꯗ ꯑꯁꯨꯝꯕ ꯒꯦꯝꯁꯤꯡꯁꯦ ꯑꯩꯈꯣꯏꯅ ꯁꯥꯟꯅꯕ ꯆꯠꯍꯜꯂꯤ